ꯍꯂꯣ ꯁꯤ ꯑꯁꯤꯝ ꯒꯣꯏꯒꯤ ꯍꯣꯇꯦꯜꯗꯨ ꯑꯣꯏꯕꯤꯔꯕ꯭ꯔ ꯉꯁꯥꯏ ꯑꯩꯅ ꯆꯤꯛꯀꯟ ꯆꯧ ꯑꯃꯒ ꯕꯤꯐ ꯕꯤꯔꯌꯥꯅꯤ ꯑꯃꯒ ꯑꯣꯔꯗꯔ ꯇꯧꯈꯤꯕꯗꯨ ꯀꯣꯛꯇꯥꯒꯤ ꯋꯥꯔꯠ ꯅꯝꯕꯔ ꯐꯣꯔꯗ ꯊꯤꯜꯂꯛꯑꯣꯅ ꯅꯨꯡꯗꯥꯡꯋꯥꯏꯔꯝ ꯍꯥꯏꯈꯤꯕ ꯑꯗꯨ ꯑꯗꯨ ꯃꯐꯝ ꯑꯗꯨ ꯁꯤꯟꯖꯔꯒꯦ ꯑꯇꯣꯞꯄ ꯃꯐꯝ ꯀꯣꯛꯇꯥꯒꯤ ꯋꯥꯔꯠ ꯅꯝꯕꯔ ꯇꯦꯟꯗ ꯑꯣꯏꯅ ꯊꯤꯟꯕꯤꯔꯛꯑꯣ ꯑꯦꯗ꯭ꯔꯦꯁ ꯁꯤꯟꯕꯒꯤꯗꯃꯛꯇ ꯋꯥꯔꯧꯕꯤꯔꯣꯏ ꯊꯝꯖꯔꯒꯦ